ꯍꯧꯖꯤꯛ ꯍꯧꯖꯤꯛ ꯑꯣꯏꯔꯤꯕ ꯐꯤꯕꯝ ꯑꯁꯤꯗ ꯑꯦꯗꯚꯔꯇꯤꯁꯃꯦꯟ ꯑꯃꯁꯨꯡ ꯃꯤꯑꯣꯏ ꯀꯌꯥꯅ ꯍꯦꯟꯅ ꯌꯧꯍꯟꯕꯒꯤ ꯄꯥꯝꯕꯩ ꯈꯔꯗꯨ ꯀꯔꯤꯅꯣ ꯍꯥꯏꯕ ꯃꯇꯝꯗ ꯑꯦꯗꯚꯔꯇꯤꯁꯃꯦꯟꯁꯦ ꯍꯧꯖꯤꯛ ꯍꯧꯖꯤꯛꯇꯤ ꯀꯩꯅꯣ ꯊ꯭ꯔꯨ ꯁꯣꯁꯦꯜ ꯃꯦꯗꯤꯌꯥꯗꯁꯨ ꯇꯧꯅꯩ ꯁꯣꯁꯦꯜ ꯃꯦꯗꯤꯌꯥꯒꯤ ꯃꯇꯦꯡ ꯂꯧꯔꯒ ꯑꯦꯗꯚꯔꯇꯤꯁꯃꯦꯟ ꯇꯧꯔꯛꯄꯀꯥꯟꯗ ꯍꯦꯟꯅ ꯃꯄꯨꯡ ꯐꯥꯔꯦ ꯃꯄꯨꯡ ꯐꯥꯔꯛꯄ ꯃꯇꯝꯅꯤꯅ ꯍꯧꯖꯤꯛꯇꯤ ꯑꯦꯚꯔꯇꯤꯁꯃꯦꯟ ꯇꯧꯕꯗꯣ ꯑꯗꯨꯒꯤ ꯊꯕꯛꯇꯣ ꯃꯥꯏ ꯄꯥꯛꯏ ꯁꯣꯁꯦꯜ ꯃꯦꯗꯤꯌꯥꯗ ꯐꯖꯅ ꯁꯔꯀꯨꯂꯦꯠ ꯆꯠꯍꯜꯂꯗꯤ ꯑꯦꯗꯚꯔꯇꯤꯁ ꯑꯃ ꯑꯣꯏꯅ